ꯑꯩꯈꯣꯏꯒꯤ ꯃꯐꯝ ꯑꯁꯤꯗꯗꯤ ꯚꯔꯃꯥꯒꯤ ꯕ꯭ꯔꯣꯗꯔ ꯑꯣꯏꯕꯅꯤꯅ ꯚꯔꯃꯥꯗꯒꯤ ꯄꯨꯔꯛꯄ ꯄꯣꯠ ꯆꯩꯁꯤꯡ ꯏꯟꯗꯤꯌꯥꯗ ꯊꯥꯗꯣꯛ ꯊꯥꯖꯤꯟ ꯇꯧꯕ ꯑꯣꯏꯕꯅꯤꯅ ꯑꯆꯧꯕ ꯚꯔꯃꯥ ꯕꯖꯥꯔ ꯑꯃꯗꯤ ꯁꯣꯞꯄꯤꯡ ꯃꯣꯜ ꯃꯔꯝ ꯆꯥꯕ ꯀꯌꯥ ꯑꯃꯔꯣꯝ ꯂꯩ ꯇꯧꯕ ꯌꯥꯕ ꯀꯔꯕꯥꯔꯒꯤ ꯄꯣꯠ ꯆꯩꯁꯨ ꯂꯩ ꯄꯟꯕ ꯌꯥꯕ ꯀꯔꯕꯥꯔꯒꯤ ꯄꯣꯠ ꯆꯩ ꯈꯔꯗꯤ ꯃꯤꯀꯣ ꯒꯣꯜꯖꯤꯂꯥ ꯋꯤꯟ ꯉꯥ ꯀꯧꯇ ꯑꯦ ꯋꯥꯟ ꯍꯩꯈꯥ ꯑꯆꯥꯔ ꯑꯇꯩ ꯑꯇꯣꯞꯄ ꯀꯌꯥ ꯑꯃꯔꯣꯝꯁꯨ ꯂꯩ ꯍꯥꯏꯔꯤꯕ ꯑꯁꯤꯅꯆꯤꯡꯕ ꯀꯔꯕꯥꯔ ꯌꯥꯝꯅ ꯇꯧꯅꯩ ꯚꯤꯁꯥꯜ ꯃꯣꯔꯦ ꯁꯨꯄꯔ ꯃꯥꯔꯀꯦꯠ ꯑꯁꯤꯅꯆꯤꯡꯕ ꯃꯣꯜ ꯀꯌꯥ ꯑꯃꯁꯨ ꯂꯩ ꯄꯣꯠ ꯆꯩꯒꯤ ꯃꯃꯜꯗꯤ ꯃꯇꯝꯒꯤ ꯃꯇꯨꯡ ꯏꯟꯅ ꯑꯍꯣꯡꯕ ꯅꯥꯏ ꯑꯗꯨꯕꯨ ꯏꯟꯗꯤꯌꯥꯒꯤ ꯑꯇꯣꯞꯄ ꯃꯐꯝꯗ ꯊꯥꯕ ꯑꯣꯏꯕꯅ ꯍꯣꯜ ꯁꯦꯟ ꯑꯣꯏꯅ ꯊꯥꯏ ꯑꯇꯣꯞꯄꯒ ꯌꯦꯡꯅꯕꯗ ꯌꯥꯝꯅ ꯍꯣꯡꯕ ꯑꯣꯏ